ꯑꯩꯅ ꯆꯍꯤ ꯇꯔꯦꯠ ꯁꯨꯔꯛꯄ ꯃꯇꯝꯗꯒꯤ ꯂꯥꯏꯌꯦꯛꯄ ꯑꯁꯤ ꯍꯧꯖꯔꯛꯈꯤ ꯂꯥꯏꯌꯦꯛꯄ ꯑꯁꯤ ꯑꯩꯒꯤ ꯑꯣꯖꯥ ꯕꯤꯁꯃ ꯂꯩꯐꯝꯅ ꯀꯛꯆꯤꯡ ꯃꯈꯥ ꯂꯩꯀꯥꯏ ꯃꯉꯣꯟꯗ ꯇꯝꯖꯔꯛꯈꯤ ꯂꯥꯏꯌꯦꯛꯄ ꯑꯁꯤ ꯌꯥꯝ ꯄꯥꯝꯖꯔꯛꯈꯤ ꯑꯉꯥꯡ ꯑꯣꯏꯔꯤꯉꯩꯗꯒꯤ ꯂꯥꯏꯌꯦꯛꯄ ꯑꯁꯤꯕꯨ ꯌꯥꯝꯅ ꯍꯩꯅꯤꯡꯈꯤ ꯄꯥꯝꯖꯅ ꯌꯦꯛꯈꯤꯕ ꯂꯥꯏꯁꯤꯡꯒꯤ ꯃꯅꯨꯡꯗ ꯑꯂꯥꯗꯤꯟꯁꯤꯡꯒꯤ ꯄꯣꯁꯇꯔ ꯌꯥꯝꯅ ꯄꯥꯝꯖꯅ ꯌꯦꯛꯈꯤ ꯌꯥꯝ ꯄꯥꯝꯖꯅ ꯀꯂꯔꯔꯤꯡ ꯇꯧꯈꯤ ꯑꯩꯅ ꯌꯦꯛꯈꯤꯕ ꯂꯥꯏꯁꯤꯡ ꯑꯗꯨ ꯍꯧꯖꯤꯛ ꯍꯧꯖꯤꯛꯁꯨ ꯑꯩꯒꯤ ꯌꯨꯝꯒꯤ ꯀꯥꯁꯤꯡꯗ ꯊꯦꯠꯂꯤ ꯑꯩꯅ ꯄꯥꯝꯖꯕ ꯂꯥꯏ ꯌꯦꯛꯄ ꯑꯃ ꯍꯥꯏꯔꯒꯗꯤ ꯑꯩꯒꯤ ꯑꯣꯖꯥ ꯕꯤꯁꯃꯁꯤꯅꯤ